ꯍꯂꯣ ꯁꯤ ꯅꯤꯔꯃꯂꯥ ꯇꯨꯔꯤꯁꯠ ꯑꯦꯖꯦꯟꯁꯤ ꯑꯣꯏꯕꯤꯔꯕ꯭ꯔꯥ ꯍꯟꯗꯛꯀꯤ ꯁꯉꯥꯏ ꯐꯦꯁꯇꯤꯕꯦꯜꯁꯤꯕꯨ ꯇꯥꯡ ꯀꯌꯥꯗꯩꯅ ꯀꯌꯥꯚꯧ ꯑꯣꯏꯒꯦ ꯇ꯭ꯋꯦꯟꯇꯤ ꯋꯥꯟꯗꯒꯤꯅ ꯊꯥꯔꯇꯤ ꯋꯥꯟꯚꯧ ꯑꯣ ꯑꯗꯨ ꯄꯨꯡꯗꯤ ꯄꯨꯡ ꯀꯌꯥꯗꯒꯤꯅ ꯀꯌꯥꯚꯧꯇꯤ ꯑꯣꯄꯟ ꯇꯧꯅꯤ ꯊꯦꯡꯉꯕꯗ ꯑꯣ ꯑꯗꯣ ꯀꯩꯅꯣ ꯍꯟꯗꯛꯇꯤ ꯁꯉꯥꯏ ꯐꯦꯁꯇꯤꯕꯦꯜꯒꯤ ꯃꯐꯝꯁꯤ ꯀꯥꯏ ꯀꯥꯏ ꯇꯧꯗꯣꯏꯅꯣ ꯃꯣꯏꯔꯥꯡꯗ ꯁꯣꯝꯒꯤꯁꯦ ꯅꯤꯔꯃꯂꯥ ꯇꯨꯔꯤꯁꯠ ꯑꯦꯖꯦꯟꯁꯤꯒꯤꯁꯦ ꯀꯦꯕ ꯁꯔꯕꯤꯁꯁꯨ ꯂꯩꯒꯨꯝ ꯇꯧꯗꯥꯏꯅꯦ ꯑꯗ ꯃꯣꯏꯔꯥꯡꯚꯧꯗ ꯆꯠꯄꯒꯤꯗꯤ ꯄ꯭ꯔꯥꯏꯁꯁꯦ ꯀꯌꯥꯃꯨꯛ ꯑꯣꯏꯒꯅꯤ ꯎꯝ ꯀꯦꯕ ꯈꯔ ꯆꯥꯎꯕꯗ ꯍꯥꯏꯇꯥꯔꯦꯅꯦ ꯑꯗꯨꯗꯗꯤ ꯀꯌꯥꯃꯨꯛ ꯂꯧꯅꯤ ꯑꯣꯀꯦ ꯑꯩꯁꯦ ꯍꯧꯖꯤꯛꯁꯦ ꯃꯄꯥꯟꯂꯣꯝꯗ ꯂꯩꯕꯅꯦꯕꯀꯣ ꯗꯦꯂꯤꯗ ꯑꯗꯨꯗ ꯇꯥꯡ ꯀꯨꯟꯗ ꯂꯥꯛꯀꯗꯕ ꯑꯗꯨꯒ ꯍꯣꯇꯦꯜ ꯑꯃꯗꯨꯁꯨ ꯑꯃꯁꯨ ꯁꯨꯝ ꯕꯨꯛ ꯇꯧꯅꯤꯡꯕ ꯍꯥꯏꯇꯥꯔꯦ ꯑꯗꯣ ꯍꯣꯇꯦꯜ ꯃꯅꯥꯛ ꯅꯛꯄꯗ ꯀꯔꯤ ꯀꯔꯤ ꯍꯣꯇꯦꯜ ꯂꯩꯒꯗꯒꯦ

ꯑꯣꯀꯦ ꯑꯦꯅꯤꯇꯥꯏꯝ ꯑꯗꯨꯝ ꯑꯦꯟꯇ꯭ꯔꯤ ꯇꯧꯕ ꯌꯥꯏꯀꯣ ꯑꯣꯀꯦ ꯑꯣ ꯐꯔꯦ ꯑꯗꯨꯗꯤ ꯗꯦꯠ ꯇ꯭ꯋꯦꯟ ꯇ꯭ꯋꯦꯟꯇꯤꯗ ꯑꯩ ꯂꯥꯛꯆꯔꯒꯦ